ꯍꯜꯂꯣ

ꯑꯁꯤ ꯑꯦꯟ ꯖꯤ ꯑꯣ ꯑꯣꯏꯕꯤꯔꯕꯣ ꯑꯩꯅ ꯁꯥꯔ ꯍꯣꯏꯒꯤ ꯃꯐꯝꯗ ꯀꯩꯅꯣꯝꯇꯪ ꯈꯪꯖꯅꯤꯡꯕ

ꯍꯣꯏ ꯍꯣꯏ ꯑꯣꯖꯥ ꯎꯝ ꯎꯝ ꯎꯝ ꯑꯣꯖꯥ ꯁꯥꯔ ꯁꯤꯒꯤ ꯃꯇꯥꯡꯁꯤꯗ ꯀꯅꯥ ꯀꯅꯥ ꯌꯥꯎꯍꯟꯁꯤꯒꯦ ꯑꯍꯟ ꯂꯃꯟꯁꯤꯡꯁꯨ ꯌꯥꯎꯍꯟꯁꯤꯔꯥ ꯑꯗꯨꯒ ꯀꯅꯥ ꯀꯅꯥ ꯀ꯭ꯂꯕꯀꯤ ꯃꯦꯟꯕꯔꯁꯤꯡ ꯑꯣ ꯁꯥꯔ ꯁꯥꯔꯅ ꯍꯧꯖꯤꯛ ꯍꯥꯏꯕꯤꯔꯤꯁꯤ ꯃꯣꯏꯁꯤꯡꯗꯣ ꯂꯣꯏꯅ ꯌꯥꯎꯍꯟꯕꯤꯔꯒ ꯁꯥꯔꯍꯣꯏꯒꯤ ꯀꯩꯅꯣꯗꯒꯤ ꯈꯨꯗꯣꯡꯆꯥꯕ ꯃꯌꯥꯝ ꯑꯃꯁꯨ ꯂꯩꯌꯦꯕ ꯑꯣ ꯁꯥꯔ ꯑꯗꯨ ꯁꯥꯔꯅ ꯍꯧꯖꯤꯛ ꯇꯥꯛꯄꯤꯔꯤꯕ ꯋꯥꯐꯝꯗꯨ ꯌꯥꯝꯅ ꯐꯖꯔꯦ ꯁꯥꯔ ꯑꯩꯁꯨ ꯑꯗꯨ ꯁꯥꯔ ꯑꯇꯣꯞꯄ ꯑꯝꯇꯒ ꯀꯩꯅꯣꯝꯇꯒ ꯍꯪꯖꯒꯦ ꯁꯥꯔ ꯗ꯭ꯔꯒꯁꯤꯒꯤ ꯃꯇꯥꯡꯁꯤ ꯅꯠꯇꯕ ꯑꯇꯣꯞꯄ ꯀꯃꯨꯅꯤꯇꯤ ꯍꯣꯜ ꯑꯃ ꯑꯃ ꯁꯦꯝꯒꯠꯄ ꯁꯥꯒꯠꯄꯒꯤ ꯃꯇꯥꯡꯗ ꯁꯥꯔꯍꯣꯏꯗꯁꯨ ꯑꯗꯨꯝ ꯑꯁꯤꯒꯨꯝꯕ ꯂꯩꯕ꯭ꯔꯥ ꯁꯥꯔ ꯍꯥꯏꯐꯦꯠꯇ ꯁꯥꯔꯅ

ꯍꯣꯏ ꯍꯣꯏ ꯁꯥꯔ ꯁꯥꯔ ꯑꯗꯨ ꯁꯥꯔ ꯀꯩꯅꯣꯝ ꯋꯥ ꯑꯝꯇꯒ ꯈꯪꯖꯍꯧꯒꯦ ꯁꯥꯔ ꯑꯣ ꯁꯥꯔ ꯍꯧꯖꯤꯛ ꯀ꯭ꯂꯥꯁ ꯍꯧꯖꯤꯛ ꯇ꯭ꯋꯦꯜꯐ ꯂꯣꯏꯕ ꯁꯥꯇ꯭ꯔꯁꯤꯡꯁꯤꯅ ꯃꯣꯏꯅ ꯆꯠꯅꯤꯡꯕ ꯇꯝꯅꯤꯡ ꯇꯝꯅꯤꯡꯕ ꯗꯣꯛꯇꯔꯒꯨꯝꯕ ꯑꯃ ꯑꯃ ꯑꯃ ꯑꯥꯎꯁꯥꯏꯠꯇ ꯃꯥꯅ ꯊꯕꯛ ꯃꯌꯥꯝ ꯑꯃ ꯇꯧꯅꯤꯡꯕ ꯑꯗꯨ ꯑꯗꯨ ꯀꯅꯥꯒ ꯀꯔꯤꯒ ꯇꯥꯅꯔꯒ ꯃꯥꯒꯤ ꯆꯠꯅꯤꯡꯉꯤꯕ ꯃꯥꯒꯤ ꯋꯦ ꯍꯥꯏ ꯇꯥꯔꯦ ꯁꯥꯔ ꯑꯗꯨ ꯁꯥꯔꯅ ꯑꯗꯨꯒꯨꯝꯕ ꯋꯦꯗꯨ ꯂꯩꯕꯤ ꯇꯥꯔꯒꯗꯤ ꯁꯥꯔꯅ ꯍꯥꯏꯐꯦꯠꯇꯪ ꯑꯣ ꯁꯥꯔ ꯑꯧ ꯁꯥꯔ ꯁꯥꯔꯒ ꯊꯦꯡꯅꯕꯁꯤ ꯌꯥꯝꯅ ꯅꯨꯡꯉꯥꯏꯖꯔꯦ ꯁꯥꯔ

ꯑꯣ ꯁꯥꯔ ꯁꯥꯔ ꯐꯔꯦ ꯐꯔꯦ ꯁꯥꯔ ꯑꯣ ꯁꯥꯔ ꯊꯝꯖꯔꯒꯦ ꯁꯥꯔ